ꯑꯣ ꯍꯜꯂꯣ ꯚꯥꯏ ꯍꯌꯦꯡꯁꯦ ꯆꯥꯟꯗꯦꯜ ꯃꯤꯅꯤ ꯏꯁꯇꯦꯗꯤꯌꯟꯗ ꯐꯨꯠꯕꯣꯜ ꯐꯥꯏꯅꯦꯜ ꯂꯩꯅꯦꯍꯦ ꯑꯗꯨ ꯆꯠꯂꯨꯁꯤꯔꯣ ꯍꯌꯦꯡꯁꯤ ꯄꯨꯡ ꯄꯨꯡ ꯑꯅꯤ ꯑꯗꯨꯋꯥꯏꯗ ꯍꯧꯒꯗꯕ ꯃꯥꯜꯂꯦ ꯃꯣꯏꯒꯤꯁꯦ ꯑꯥ ꯄꯨꯡ ꯕꯥꯔꯣꯗ ꯊꯣꯛꯂꯛꯎꯅꯦ ꯈꯔ ꯉꯟꯅ ꯑꯪ ꯕꯥꯔꯣ ꯑꯗꯨꯋꯥꯏꯗ ꯀꯣ ꯑꯗꯨꯒ ꯅꯪ ꯂꯥꯛꯄꯗ ꯅꯪ ꯒꯥꯔꯤꯒꯨꯝꯕꯗꯤ ꯂꯩꯔꯕꯣ ꯒꯥꯔꯤ ꯂꯩꯌꯦ ꯍꯣꯏ ꯍꯣꯏ ꯑꯗꯣ ꯅꯪ ꯀꯩꯅꯣ ꯇꯧꯔꯒ ꯄꯨꯔꯛꯑꯣꯅꯦ ꯑꯐꯪꯕ ꯑꯃ ꯒꯥꯔꯤ ꯑꯃ ꯀꯣ ꯑꯦ ꯈꯨꯟ ꯑꯅꯤ ꯇꯥꯕꯅꯤ ꯃꯣꯏ ꯀꯅꯥ ꯀꯅꯥꯔ ꯀꯥꯎꯈ꯭ꯔꯦꯅꯦ ꯐꯥꯏꯅꯦꯜꯗꯤ ꯂꯩꯕꯅꯦꯕꯀꯣ ꯃꯣꯏ ꯀꯣꯝꯂꯥꯊꯥꯕꯤꯒ ꯀꯔꯤ ꯂꯝꯀꯥꯒ ꯇꯥꯏ ꯍꯥꯏꯕ꯭ꯔ ꯑꯃ ꯍꯥꯏꯕꯅꯦꯕꯀꯣ ꯑꯗꯨꯅ ꯍꯌꯦꯡ ꯆꯥꯅ ꯊꯛꯅꯕ ꯈꯔ ꯑꯗ ꯆꯥꯅꯕꯀꯣ ꯈꯔ ꯄꯥꯏꯔꯛꯑꯣ ꯅꯪꯅ ꯑꯦ ꯑꯗꯨꯝ ꯂꯥꯛꯑꯣ ꯂꯝꯕꯤꯗꯒꯤ ꯐꯣꯟ ꯑꯗꯨꯝ ꯇꯧꯔꯛꯑꯣꯕ ꯑꯩ ꯉꯥꯏꯔꯝꯃꯒꯦ ꯇꯤꯛꯀꯦꯠꯁꯨ ꯐ꯭ꯔꯤꯅꯤꯅꯀꯣ ꯑꯗꯨꯝ ꯌꯦꯡꯉꯒ ꯂꯥꯛꯑꯁꯦꯕ ꯐꯖꯅ ꯑꯦ ꯇꯤꯛꯀꯦꯠ ꯐ꯭ꯔꯤꯅꯦ

ꯑꯣ ꯅꯪ ꯅꯊꯟꯇ ꯂꯥꯛꯄ ꯅꯨꯡꯉꯥꯏꯇ꯭ꯔꯗꯤ ꯅꯪꯒꯤ ꯃꯔꯨꯞꯁꯤꯡꯒ ꯂꯥꯛꯑꯣ ꯍꯣꯏ ꯐꯔꯦ ꯐꯔꯦ ꯑꯗꯨꯗꯤ ꯍꯌꯦꯡ ꯊꯦꯡꯅꯔꯁꯤꯅꯀꯣ ꯍꯣꯏ ꯊꯝꯃꯒꯦ